ꯍꯜꯂꯣ ꯑꯥ ꯇꯥꯕ꯭ꯔꯥ ꯎꯝ ꯑꯥ

ꯑꯣ ꯌꯥꯅꯤꯌꯦ ꯑꯩꯈꯣꯏ ꯁꯤꯗ ꯑꯅꯛꯄꯗ ꯂꯩꯌꯦ ꯃꯌꯥꯝ ꯑꯃ ꯑꯥ ꯑꯥ

ꯎꯝ ꯌꯥꯅꯤ ꯌꯥꯅꯤ ꯑꯩꯈꯣꯏ ꯃꯅꯥꯛ ꯅꯛꯄꯗ ꯂꯩꯌꯦ

ꯑꯗꯨ ꯂꯣꯏꯅ ꯐꯪꯉꯦ

ꯑꯥ ꯑꯇꯦꯛꯄꯗꯨ ꯐꯪꯂꯝꯂꯣꯏ ꯅꯣꯏꯗꯗꯤ ꯎꯝ ꯎꯝ ꯍꯣꯏ ꯎꯝ ꯑꯩꯈꯣꯏ ꯁꯤꯗꯅ ꯑꯇꯦꯛꯄꯇꯅꯤꯅ ꯃꯍꯥꯎꯁꯨ ꯑꯩꯈꯣꯏ ꯁꯤꯅ ꯍꯦꯜꯂꯦ ꯎꯝ ꯎꯝ ꯎꯝ ꯑꯩꯈꯣꯏ ꯃꯅꯤꯄꯨꯔꯗ ꯅꯨꯡꯉꯥꯏ ꯏꯔꯥꯡ ꯂꯩꯇꯦ

ꯑꯥ ꯑꯥ

ꯑꯥ ꯍꯣꯏ ꯍꯣꯏ ꯑꯩꯈꯣꯏ ꯂꯩꯔꯤ ꯀꯔꯤꯅꯣ ꯅꯣꯏꯒꯤꯗꯃꯛꯇ ꯑꯩꯈꯣꯏ ꯐꯖꯅ ꯇꯧꯅꯤ ꯐꯖꯅ ꯑꯣꯛꯀꯅꯤ ꯑꯩꯈꯣꯏ ꯃꯅꯥꯛ ꯅꯛꯄꯗ ꯂꯩꯐꯝ ꯂꯩ ꯑꯗꯨꯒ ꯐꯖꯅ ꯅꯈꯣꯏꯅ ꯆꯥꯅꯤꯡꯕ ꯃꯅꯥ ꯃꯁꯤꯡ ꯆꯥꯕ ꯐꯪꯒꯅꯤ ꯁꯤꯗ ꯂꯥꯛꯄꯨ ꯂꯥꯛꯂꯗꯤ ꯂꯣꯏꯅ ꯎꯕ ꯌꯦꯡꯕ ꯂꯣꯏꯅ ꯐꯪꯒꯅꯤ ꯑꯄꯥꯝꯕꯗꯣ ꯑꯅꯤꯡꯕꯗꯣ ꯂꯣꯏꯅ ꯊꯨꯡꯕ ꯌꯥꯒꯅꯤ ꯎꯝ ꯑꯣ ꯎꯝ ꯍꯣꯏꯅꯦ ꯍꯣꯏꯅꯦ ꯂꯥꯛꯂꯗꯤ ꯋꯥꯔꯤ ꯃꯌꯥꯝ ꯑꯃ ꯁꯥꯟꯅꯔꯗꯤ ꯑꯩꯈꯣꯏ ꯅꯈꯣꯏ ꯍꯥꯟꯅ ꯎꯅꯗꯕꯅꯤ ꯍꯧꯖꯤꯛ ꯎꯅꯔꯗꯤ ꯅꯨꯡꯉꯥꯏꯕꯩꯁꯨ ꯑꯋꯥꯕꯩꯁꯨ ꯂꯣꯏꯅ ꯆꯥꯕꯒꯤꯁꯨ ꯊꯛꯄꯒꯤꯁꯨ ꯂꯣꯏꯅ ꯈꯪꯂꯅꯤ ꯎꯝ ꯑꯗꯨ ꯅꯈꯣꯏ ꯑꯗꯣꯝꯗ ꯀꯔꯝ ꯀꯔꯝ ꯇꯧꯔꯤꯕ ꯎꯝ ꯎꯝ ꯍꯣꯏ ꯃꯐꯝ ꯃꯐꯝꯒꯤꯅꯤ ꯑꯥ ꯍꯛꯆꯥꯡ ꯅꯨꯡꯉꯥꯏꯕ ꯐꯕꯗꯤ ꯑꯩꯈꯣꯏ ꯁꯤꯗꯅ ꯍꯦꯟꯅ ꯑꯥ ꯃꯅꯤꯄꯨꯔꯗꯅ ꯍꯦꯟꯅ ꯅꯨꯡꯉꯥꯏ ꯃꯅꯤꯄꯨꯔꯗꯅ ꯍꯦꯟꯅ ꯑꯏꯪꯕ ꯅꯨꯡꯁꯤꯠ ꯐꯪꯏ ꯏꯁꯥ ꯅꯨꯡꯉꯥꯏꯕ ꯍꯦꯜꯂꯤ ꯃꯅꯤꯄꯨꯔꯗꯅ ꯑꯗꯨ ꯅꯈꯣꯏ ꯂꯥꯛꯂꯒ ꯈꯪꯂꯅꯤ ꯅꯨꯡꯉꯥꯏ ꯅꯨꯡꯉꯥꯏꯇꯦ ꯆꯥꯕ ꯊꯛꯄꯗ ꯈꯨꯗꯤꯡꯃꯛꯇ ꯅꯨꯡꯉꯥꯏ ꯍꯥꯏꯕꯗꯣ ꯈꯪꯒꯅꯤ ꯁꯤ ꯑꯦꯟꯁꯥꯡꯁꯤ ꯆꯥꯔꯒ ꯍꯥꯎꯔꯣꯏ ꯁꯤ ꯑꯦꯟꯁꯥꯡꯁꯤ ꯆꯥꯔꯒ ꯏꯁꯥ ꯅꯨꯡꯉꯥꯏ ꯍꯥꯏꯕꯗꯨ ꯈꯪꯒꯅꯤ ꯎꯝ ꯑꯗꯨꯅꯦ ꯅꯣꯡꯃ ꯂꯥꯛꯑꯣ ꯂꯥꯛꯀꯦ ꯀꯥꯟꯗꯨꯅ ꯐꯖꯅ ꯍꯥꯏꯔꯛꯑꯣ ꯑꯗꯨꯒ

ꯎꯝ ꯑꯣ ꯐꯔꯦ ꯐꯔꯦ ꯑꯗꯨꯗꯤ ꯑꯥ